ꯉꯥ ꯊꯣꯡꯅꯅꯕꯒꯤꯗꯃꯛꯇ ꯑꯩꯈꯣꯏꯅ ꯉꯥ ꯈꯔ ꯂꯧꯕꯤꯔꯅꯤ ꯉꯥ ꯑꯗꯨ ꯐꯖꯅ ꯆꯥꯝꯊꯣꯛꯑ ꯊꯝꯕꯤꯔꯅꯤ ꯉꯥ ꯊꯣꯡꯅꯅꯕꯒꯤꯗꯃꯛꯇ ꯑꯩꯈꯣꯏꯅ ꯁꯤꯡ ꯆꯅꯝ ꯇꯤꯜꯂꯧ ꯐꯖꯅ ꯁꯦꯝꯃꯒ ꯆꯥꯝꯊꯣꯛꯑꯒ ꯁꯨꯒꯥꯏꯔꯒ ꯅꯠꯇ꯭ꯔꯒ ꯒ꯭ꯔꯥꯏꯟꯗꯔꯗ ꯇꯛꯈꯥꯏꯔꯒ ꯑꯩꯈꯣꯏꯅ ꯊꯝꯒꯅꯤ ꯑꯗꯨꯒꯤ ꯃꯇꯨꯡꯗ ꯑꯩꯈꯣꯏꯅ ꯈꯥꯡ ꯊꯥꯡꯒꯠꯂꯕ ꯃꯇꯨꯡꯗ ꯊꯥꯎ ꯍꯩꯔꯅꯤ ꯊꯥꯎ ꯁꯥꯔꯦ ꯍꯥꯏꯕ ꯈꯪꯉꯀꯥꯟꯗ ꯑꯩꯈꯣꯏꯅ ꯇꯦꯁꯄꯇꯥ ꯍꯥꯞꯀꯅꯤ ꯑꯗꯨꯗꯒꯤ ꯖꯤꯔꯥ ꯃꯄꯨꯝ ꯈꯔꯁꯨ ꯍꯥꯞꯀꯅꯤ ꯑꯗꯨꯗꯒꯤ ꯇꯤꯜꯂꯧ ꯁꯣꯏꯔꯒ ꯊꯝꯕꯗꯨ ꯈꯔ ꯍꯥꯞꯀꯅꯤ ꯑꯗꯨꯒ ꯃꯗꯨ ꯕ꯭ꯔꯥꯎꯟ ꯆꯪꯕ ꯃꯈꯩ ꯉꯧꯒꯅꯤ ꯑꯗꯨꯒꯤ ꯃꯇꯨꯡꯗ ꯁꯤꯡ ꯆꯅꯝ ꯍꯥꯞꯀꯅꯤ ꯑꯗꯨꯒꯤ ꯃꯇꯨꯡꯗ ꯑꯩꯈꯣꯏꯅ ꯐꯖꯅ ꯑꯣꯠꯂꯕ ꯃꯇꯨꯡꯗ ꯑꯩꯈꯣꯏꯅ ꯊꯨꯝ ꯃꯣꯔꯣꯛ ꯌꯥꯏꯉꯪ ꯑꯗꯨꯒ ꯖꯤꯔꯥ ꯄꯥꯎꯗꯔ ꯍꯥꯞꯄꯅꯤ ꯉꯥ ꯊꯣꯡꯕꯒꯤꯗꯃꯛꯇꯗꯤ ꯑꯩꯈꯣꯏ ꯈꯥꯃꯦꯟ ꯑꯁꯤꯟꯕꯁꯤ ꯌꯥꯝ ꯗꯔꯀꯥꯔ ꯑꯣꯏ ꯈꯥꯃꯦꯟ ꯑꯁꯤꯟꯕ ꯑꯃ ꯂꯧꯕꯤꯔꯅꯤ ꯃꯗꯨ ꯁꯣꯏꯔꯒ ꯍꯥꯞꯄꯅꯤ ꯑꯗꯨꯒ ꯐꯖꯅ ꯑꯣꯠꯂꯅꯤ ꯍꯔꯤꯕꯣꯞ ꯃꯆꯥ ꯑꯃꯁꯨ ꯑꯗꯨꯝ ꯍꯥꯞꯆꯤꯟꯕ ꯌꯥꯏ ꯑꯗꯨꯒ ꯃꯗꯨ ꯐꯖꯅ ꯑꯣꯠꯂꯕ ꯃꯇꯨꯡꯗ ꯉꯁꯥꯏꯒꯤ ꯑꯩꯈꯣꯏꯅ ꯊꯣꯡꯒꯗꯧꯔꯤꯕ ꯉꯥ ꯑꯁꯤ ꯑꯇꯥꯎꯕ ꯊꯣꯡꯕ ꯅꯠꯇꯦ ꯑꯗꯨꯅ ꯑꯣꯠꯂꯕ ꯃꯇꯨꯡꯗ ꯉꯁꯥꯏꯒꯤ ꯆꯥꯝꯊꯣꯛꯑꯒ ꯊꯝꯕ ꯉꯥ ꯑꯗꯣ ꯍꯥꯞꯄꯤꯔꯅꯤ ꯑꯗꯨꯒꯤ ꯃꯇꯨꯡꯗ ꯑꯩꯈꯣꯏꯅ ꯉꯥꯗꯨꯒ ꯊꯨꯝ ꯃꯣꯔꯣꯛꯇꯨꯒ ꯐꯖꯅ ꯃꯤꯛꯁ ꯇꯧꯁꯤꯟꯕꯤꯔꯅꯤ ꯃꯔꯣꯏ ꯃꯄꯥꯡ ꯃꯁꯥꯂꯥꯗꯨꯒ ꯇꯣꯠꯁꯤꯜꯂꯅꯤ ꯑꯗꯨꯒꯤ ꯃꯇꯨꯡꯗ ꯑꯩꯈꯣꯏꯅ ꯉꯥꯏꯍꯥꯛꯇꯪ ꯃꯈꯨꯝ ꯀꯨꯞꯁꯤꯜꯂꯒ ꯃꯦꯗꯤꯌꯝꯗ ꯒ꯭ꯌꯥꯁ ꯂꯩꯊꯔꯒ ꯑꯩꯈꯣꯏꯅ ꯊꯝꯒꯅꯤ ꯉꯥ ꯊꯣꯡꯕꯗ ꯑꯥꯂꯨꯁꯨ ꯑꯗꯨꯝ ꯍꯥꯞꯄ ꯌꯥꯏ ꯑꯥꯂꯨ ꯁꯦꯝꯃꯒ ꯑꯩꯈꯣꯏꯅ ꯆꯥꯝꯊꯣꯛꯑꯒ ꯑꯩꯈꯣꯏꯅ ꯈꯔ ꯄꯤꯛꯅ ꯄꯤꯛꯅ ꯍꯥꯏꯗꯤ ꯁꯣꯏꯔꯒ ꯑꯗꯨꯝ ꯑꯥꯂꯨ ꯍꯥꯞꯄ ꯌꯥꯏ ꯑꯗꯨꯒ ꯉꯁꯥꯏꯒꯤ ꯀꯩꯅꯣ ꯑꯩꯈꯣꯏꯅ ꯃꯈꯨꯝ ꯀꯨꯞꯁꯤꯜꯂꯒ ꯊꯝꯃꯤꯕꯗꯨ ꯈꯤꯇꯪ ꯃꯍꯤꯗꯣ ꯀꯪꯁꯤꯜꯂꯦ ꯍꯥꯏꯕꯀꯥꯟꯗ ꯃꯗꯣ ꯍꯥꯡꯗꯣꯛꯑꯒ ꯑꯩꯈꯣꯏꯅ ꯃꯈꯥ ꯑꯗꯣ ꯄꯛꯁꯤꯟꯕ꯭ꯔꯥ ꯌꯦꯡꯒꯅꯤ ꯈꯤꯇꯪ ꯑꯣꯠꯀꯅꯤ ꯌꯥꯝ ꯀꯟꯅ ꯑꯣꯠꯄ ꯌꯥꯗꯦ ꯇꯣꯏꯈꯤꯅꯤ ꯑꯗꯨꯒ ꯑꯩꯈꯣꯏꯅ ꯃꯗꯨꯒꯤ ꯃꯇꯨꯡꯗ ꯉꯁꯥꯏꯒꯤ ꯑꯥꯂꯨꯁꯤꯡꯗꯣ ꯑꯩꯈꯣꯏꯅ ꯍꯥꯞꯆꯤꯜꯂꯅꯤ ꯑꯗꯨꯒ ꯑꯃꯨꯛ ꯃꯍꯤ ꯈꯤꯇꯪ ꯈꯤꯛꯆꯤꯜꯂꯒ ꯑꯩꯈꯣꯏꯅ ꯃꯈꯨꯝ ꯀꯨꯞꯁꯤꯜꯂꯒ ꯊꯝꯃꯅꯤ ꯑꯗꯨꯒꯤ ꯃꯇꯨꯡꯗ ꯑꯩꯈꯣꯏꯅ ꯀꯩꯅꯣ ꯇꯧꯔꯅꯤ ꯃꯍꯤꯗꯣ ꯑꯃꯨꯛ ꯉꯥꯏꯍꯥꯛ ꯌꯦꯡꯉꯒ ꯀꯪꯁꯤꯜꯂꯛꯑꯀꯥꯟꯗ ꯑꯩꯈꯣꯏꯅ ꯉꯁꯥꯏꯒꯤ ꯃꯍꯤ ꯂꯧꯕ ꯌꯥꯅꯕ ꯀꯌꯥꯝ ꯑꯩꯈꯣꯏꯅ ꯆꯥꯡ ꯗꯔꯀꯥꯔ ꯑꯣꯏꯒꯦ ꯍꯥꯏꯕꯗꯣ ꯑꯗꯨꯏ ꯃꯇꯨꯡꯏꯟꯅ ꯃꯍꯤ ꯍꯥꯞꯄꯅꯤ ꯀꯪꯁꯤꯜꯂꯕ ꯃꯇꯨꯡꯗ ꯑꯗꯨꯒ ꯉꯁꯥꯏꯒꯤ ꯃꯍꯤꯗꯣ ꯑꯩꯈꯣꯏꯅ ꯍꯥꯞꯄꯕ ꯃꯇꯨꯡꯗ ꯉꯥꯏꯍꯥꯛ ꯑꯃꯨꯛ ꯁꯧꯍꯜꯂꯅꯤ ꯁꯧꯍꯜꯂꯒ ꯐꯗꯤꯒꯣꯝ ꯊꯥꯛꯆꯤꯜꯂꯅꯤ ꯑꯗꯨꯒ ꯑꯗꯨꯝ ꯁꯧꯍꯜꯂꯒ ꯑꯩꯈꯣꯏꯅ ꯑꯄꯥꯝꯕ ꯃꯇꯝ ꯃꯍꯤꯗꯣ ꯁꯤꯃꯨꯛ ꯑꯩꯈꯣꯏ ꯂꯧꯕ ꯌꯥꯔꯦ ꯍꯥꯏꯕ ꯃꯇꯝꯗꯨꯗ ꯑꯨꯈꯣꯏꯅ ꯑꯗꯨꯝ ꯃꯨꯊꯠꯂꯒ ꯑꯗꯨꯝ ꯊꯝꯃꯒ ꯑꯩꯈꯣꯏ ꯉꯥ ꯊꯣꯡꯕ ꯑꯗꯨꯝ ꯆꯥꯕ ꯌꯥꯔꯦ